ꯃꯅꯤꯄꯨꯔꯗ ꯆꯥꯎꯔꯥꯛꯅ ꯑꯩꯠꯇꯤꯟ ꯑꯦ ꯗꯤꯒꯤ ꯃꯃꯥꯡꯗꯒꯤ ꯃꯩꯇꯩ ꯃꯌꯦꯛ ꯍꯥꯏꯅ ꯂꯣꯟ ꯑꯃꯁꯨꯡ ꯂꯣꯟ ꯃꯌꯦꯛꯁꯤꯡ ꯆꯠꯅꯔꯝꯃꯤ ꯑꯗꯨꯕꯨ ꯃꯅꯤꯄꯨꯔꯗ ꯁꯥꯟꯇꯤꯗꯥꯁ ꯒꯣꯁꯥꯏ ꯂꯥꯛꯂꯕ ꯃꯇꯨꯡ ꯃꯩꯇꯩ ꯃꯌꯦꯛ ꯑꯁꯤ ꯃꯔꯥꯏ ꯆꯥꯏꯊꯔꯛꯈꯤ ꯇꯞꯅ ꯇꯞꯅ ꯑꯗꯨꯒ ꯕꯦꯡꯒꯥꯂꯤ ꯃꯌꯦꯛꯄꯨ ꯆꯠꯅꯕ ꯍꯧꯔꯛꯈꯤ ꯃꯇꯝꯒꯤ ꯃꯇꯨꯡ ꯏꯟꯅ ꯃꯩꯇꯩ ꯃꯌꯦꯛ ꯅ ꯐꯣꯡꯕ ꯄꯨꯌꯥ ꯂꯥꯏꯔꯤꯛ ꯅꯆꯤꯡꯕ ꯀꯌꯥ ꯃꯥꯏꯊꯤꯗꯨꯅ ꯃꯥꯡꯍꯟꯈ꯭ꯔꯕ ꯃꯇꯨꯡ ꯃꯩꯇꯩ ꯃꯌꯦꯛ ꯃꯔꯨ ꯐꯪꯅ ꯃꯨꯠꯈꯤ ꯃꯇꯝ ꯀꯌꯥꯒꯤ ꯃꯇꯨꯡ ꯏꯟꯅ ꯍꯟꯗꯛ ꯇ꯭ꯋꯦꯟꯇꯤ ꯁꯦꯟꯆꯨꯔꯤꯗ ꯃꯩꯇꯩ ꯃꯌꯦꯛ ꯅꯧꯍꯧꯅ ꯆꯠꯅꯕ ꯍꯧꯔꯛꯈꯤ ꯃꯅꯤꯄꯨꯔꯗ ꯖꯥꯇꯤ ꯀꯌꯥ ꯃꯔꯣꯝ ꯄꯨꯟꯁꯤꯜꯂꯒ ꯇꯥꯕ ꯑꯣꯏꯕꯅ ꯃꯥꯒꯤ ꯃꯥꯒꯤ ꯖꯥꯇꯤꯒꯤ ꯂꯣꯟꯁꯤꯡ ꯃꯥꯟꯅꯗꯦ ꯈꯔ ꯈꯔ ꯈꯦꯠꯅꯕ ꯑꯗꯨꯝ ꯂꯩ ꯑꯗꯨꯕꯨ ꯃꯅꯤꯄꯨꯔꯗ ꯃꯩꯇꯩ ꯃꯌꯦꯛ ꯍꯥꯏꯔꯤꯕ ꯃꯅꯤꯄꯨꯔ ꯂꯣꯟ ꯑꯁꯤ ꯌꯥꯝꯅ ꯆꯠꯅꯩ